ꯋꯤꯡꯁ ꯑꯣꯐ ꯐꯌꯥꯔ ꯀꯧꯕ ꯑꯦ ꯄꯤ ꯖꯦ ꯑꯕꯗꯨꯜ ꯀꯂꯥꯝꯅ ꯏꯔꯝꯕ ꯃꯍꯥꯛꯀꯤ ꯄꯨꯟꯁꯤ ꯋꯥꯔꯤꯒꯤ ꯂꯥꯏꯔꯤꯛ ꯑꯃꯈꯛ ꯑꯩꯍꯥꯛꯅ ꯄꯥꯈꯤ ꯍꯥꯏꯔꯤꯕ ꯂꯥꯏꯔꯤꯛꯁꯦ ꯄꯥꯔꯨꯕꯗꯒꯤ ꯃꯍꯥꯛꯅ ꯃꯇꯧ ꯀꯔꯝꯅ ꯋꯥꯅ ꯍꯣꯠꯅꯔꯛꯄ ꯃꯗꯨꯒꯤ ꯃꯇꯨꯡꯗ ꯃꯇꯤꯛ ꯆꯥꯕ ꯑꯆꯧꯕ ꯃꯤꯁꯛ ꯑꯃ ꯑꯣꯏꯈꯤꯕꯒꯤ ꯃꯇꯥꯡꯗ ꯑꯩꯍꯥꯛꯅ ꯊꯦꯡꯅꯈꯤ ꯂꯥꯏꯔꯤꯛꯇꯨ ꯄꯥꯔꯨꯕꯗꯒꯤ ꯑꯩꯍꯥꯛꯁꯨ ꯃꯍꯥꯛꯀꯨꯝꯅ ꯃꯇꯤꯛ ꯆꯥꯕ ꯑꯐꯕ ꯃꯤ ꯑꯃ ꯑꯣꯏꯅꯤꯡꯕꯒꯤ ꯋꯥꯈꯜꯂꯣꯟ ꯐꯥꯎꯔꯛꯈꯤ ꯃꯁꯤꯅ ꯑꯩꯉꯣꯟꯗ ꯑꯆꯧꯕ ꯏꯝꯄꯦꯛ ꯑꯃ ꯄꯤꯈꯤ